ꯁꯥꯡꯂꯕ ꯕꯥꯏꯛꯀꯤ ꯑꯣꯏꯕ ꯈꯣꯡꯆꯠ ꯅꯠꯇ꯭ꯔꯒ ꯀꯣꯏꯕ ꯆꯠꯄꯗ ꯑꯩꯅ ꯒꯥꯔꯤ ꯑꯗꯨꯒꯤ ꯁꯥꯔꯕꯤꯁꯤꯡ ꯐꯖꯅ ꯇꯧꯊꯣꯛꯏ ꯒꯥꯔꯤ ꯊꯥꯎ ꯐꯨꯜ ꯍꯥꯞꯏ ꯒꯥꯔꯤꯒꯤ ꯆꯦ ꯆꯥꯡ ꯁꯨꯅꯕ ꯍꯥꯞꯏ ꯑꯃꯗꯤ ꯈꯣꯡꯆꯠ ꯑꯃꯒꯤꯗꯃꯛꯇ ꯑꯩꯒ ꯂꯣꯏꯅꯔꯒ ꯆꯠꯄꯗ ꯆꯥꯅ ꯊꯛꯅꯕ ꯑꯃꯗꯤ ꯗ꯭ꯔꯥꯏ ꯐ꯭ꯔꯨꯏꯠꯁꯅ ꯆꯤꯡꯕ ꯃꯍꯤ ꯃꯅꯥꯏ ꯏꯁꯤꯡꯅ ꯆꯤꯡꯕꯁꯤꯡ ꯄꯨꯗꯨꯅ ꯆꯠꯂꯤ